ꯍꯦꯜꯂꯣ ꯑꯩ ꯁꯨꯝ ꯏꯁꯤꯡ ꯑꯥ ꯑꯗꯣ ꯑꯗꯣ ꯏꯁꯤꯡꯗꯨ ꯀꯔꯝ ꯇꯧꯔꯤꯒꯦꯅ ꯍꯪ ꯍꯪꯅꯤꯡꯕ ꯑꯗꯨꯒꯤ ꯁꯨꯝ ꯑꯥ ꯏꯁꯤꯡꯗꯨ ꯐꯖꯅ ꯄꯨꯡ ꯃꯇꯝ ꯀꯌꯥꯝ ꯇꯥꯕ ꯑꯗꯨꯒ ꯂꯨꯕ ꯅꯩꯕ ꯀꯔꯝ ꯇꯧꯕ ꯍꯣꯏ ꯍꯣꯏ ꯁꯣꯝꯗꯒꯤꯁꯨ ꯐꯖꯅ ꯊꯥꯅꯅꯕꯗꯨ ꯍꯣꯠꯅꯔꯒꯦ ꯃꯇꯝ ꯃꯇꯝꯗꯨ ꯁꯥꯡꯅ ꯊꯥ ꯌꯥꯗꯕ ꯑꯁꯨꯝ ꯍꯥꯏꯗꯤ ꯃꯥꯏꯀꯩ ꯃꯥꯏꯀꯩ ꯌꯥꯝꯕꯅꯤꯅ ꯑꯗꯨꯒꯤ ꯈꯔ ꯇꯦꯡꯀꯤꯅꯒ ꯆꯥꯎꯗꯕꯒ ꯑꯗꯨꯒꯤ ꯈꯔ ꯁꯨꯝ ꯇꯧꯕꯒꯤꯅꯤ ꯑꯩꯈꯣꯏꯁꯨ ꯀꯟꯅ ꯍꯣꯠꯅꯔꯒ ꯐꯖꯅ ꯊꯥꯅꯕ ꯍꯣꯠꯅꯔꯒꯦ ꯑꯔꯨꯕ ꯏꯁꯤꯡ ꯐꯪꯕ ꯍꯥꯏꯗꯣ ꯍꯣꯏ ꯅꯤꯡꯊꯝꯊꯥ ꯌꯧꯗꯣꯔꯀꯥꯟꯗꯗꯤ ꯈꯤꯇꯥꯡ ꯏꯁꯤꯡꯗꯣ ꯃꯔꯥꯡ ꯀꯥꯏꯗꯕ ꯑꯩꯈꯣꯏ ꯃꯐꯝꯁꯤꯅ ꯑꯗꯨꯒ ꯍꯣꯏ ꯅꯣꯡꯖꯨ ꯊꯥꯗꯁꯨ ꯑꯃꯨꯛ ꯅꯣꯡ ꯇꯁꯤꯟꯕꯒꯤ ꯑꯅꯩꯕ ꯏꯁꯤꯡ ꯂꯥꯛꯄ ꯑꯗꯨꯒꯤ ꯁꯦꯡꯗꯣ ꯁꯦꯡꯖꯤꯟꯗ ꯑꯩꯈꯣꯏꯗꯁꯨ ꯄ꯭ꯔꯣꯕ꯭ꯂꯦꯝ ꯈꯔ ꯊꯣꯛꯄꯒꯤꯅꯤ ꯃꯇꯝ ꯈꯔ ꯈꯥꯡꯃꯤꯟꯅꯇꯥꯔꯦ ꯑꯗꯣ ꯑꯐꯕꯗꯣ ꯏꯁꯤꯡꯗꯣ ꯄꯤꯅꯕ ꯑꯩꯈꯣꯏꯁꯨ ꯌꯥꯝ ꯀꯟꯅ ꯍꯣꯠꯅꯖꯔꯤ ꯎꯝ ꯁꯥꯎꯕꯤꯕ ꯌꯥꯗꯦ ꯍꯣꯏ ꯍꯣꯏ ꯑꯗꯨꯒꯤ ꯃꯇꯥꯡꯗꯣ ꯑꯩꯈꯣꯏꯁꯨ ꯌꯥꯝ ꯀꯟꯅ ꯍꯣꯠꯅꯖꯕꯅꯤ ꯑꯗꯨꯗ ꯁꯥꯏꯠ ꯌꯥꯝꯕꯁꯤꯗ ꯁꯥꯏꯠ ꯑꯃꯒꯤ ꯊꯥꯈ꯭ꯔꯒ ꯇꯦꯡꯀꯤꯅꯒ ꯆꯥꯎꯗꯕꯒ ꯂꯣꯏꯊꯣꯛꯈꯤꯕꯒꯨꯝꯕꯥ ꯑꯗꯩ ꯑꯇꯣꯞꯄꯒꯤ ꯊꯥꯒꯦ ꯇꯧꯕ ꯀꯥꯟꯗ ꯄꯨꯡꯁꯤꯡꯗꯣ ꯍꯦꯛ ꯆꯦꯟꯅꯒꯤꯕꯒꯨꯝꯕ ꯈꯔ ꯑꯗꯨꯝ ꯊꯣꯛꯇꯕ ꯅꯠꯇꯦ ꯊꯣꯛꯏ ꯑꯗꯨꯅ ꯑꯩꯈꯣꯏꯁꯨ ꯐꯤꯛꯁ ꯍꯥꯏꯕꯗꯨ ꯍꯦꯛ ꯌꯥꯗꯕꯒꯤ ꯁꯨꯝ ꯇꯧꯕꯅꯤ ꯃꯇꯝ ꯈꯤꯇꯪ ꯈꯥꯡꯃꯤꯟꯅꯔꯒ ꯑꯩꯈꯣꯏꯁꯨ ꯐꯥꯅꯅꯕ ꯑꯗꯨꯝ ꯁꯤꯟꯖꯔꯛꯑꯒꯦ ꯍꯣꯏ ꯍꯣꯏ ꯍꯣꯏ ꯑꯩꯈꯣꯏ ꯗꯤꯄꯥꯔꯠꯃꯦꯟꯀꯤ ꯁꯥꯏꯗꯇꯒꯤ ꯑꯗꯨ ꯁꯣꯏꯗꯅ ꯑꯣꯏꯅꯕ ꯍꯣꯠꯅꯔꯒꯦ ꯍꯧꯖꯤꯛꯀꯤꯗꯤ ꯐꯣꯟꯁꯦ ꯉꯥꯏꯍꯥꯛꯇꯪ ꯊꯝꯖꯈꯤꯒꯦ ꯑꯅꯧꯕ ꯀꯁꯇꯃꯔ ꯑꯃꯒꯤ ꯑꯃꯨꯛ ꯂꯥꯛꯑꯦ